ꯑꯅꯧꯕ ꯃꯥꯂꯦꯝꯁꯤꯗ ꯃꯅꯤꯄꯨꯔꯤ ꯂꯣꯟ ꯑꯁꯤꯅ ꯀꯔꯝꯕ ꯁꯤꯡꯅꯕꯁꯤꯡ ꯃꯥꯏꯌꯣꯛꯅꯔꯤ ꯍꯥꯏꯅ ꯈꯟꯕꯒꯦ ꯍꯥꯏꯔꯒꯗꯤ ꯃꯅꯤꯄꯨꯔꯤ ꯂꯣꯟ ꯍꯥꯏꯕꯁꯤ ꯑꯩꯈꯣꯏꯒꯤ ꯃꯅꯤꯄꯨꯔ ꯈꯛꯇꯗ ꯈꯪꯅꯕꯅ ꯄ꯭ꯔꯣꯕ꯭ꯂꯦꯝ ꯍꯥꯏꯕꯗꯤ ꯄ꯭ꯂꯣꯕ꯭ꯂꯦꯝ ꯍꯥꯏꯕꯗꯨ ꯑꯣꯏ ꯍꯥꯏꯕꯗꯤ ꯑꯇꯣꯞꯄ ꯂꯝꯗ ꯆꯠꯄꯗ ꯃꯅꯤꯄꯨꯔꯤ ꯂꯣꯟ ꯍꯥꯏꯕꯁꯤ ꯑꯃꯠꯇ ꯈꯪꯗꯕꯅ ꯃꯔꯝ ꯑꯣꯏꯔꯒ ꯑꯩꯈꯣꯏꯒꯤ ꯃꯅꯤꯄꯨꯔꯤ ꯂꯣꯟ ꯑꯁꯤ ꯌꯥꯝꯅ ꯆꯦꯂꯦꯟꯖꯦꯖ ꯐꯦꯁ ꯇꯧꯏ ꯑꯗꯨꯒ ꯑꯇꯣꯞꯄ ꯂꯝ ꯑꯁꯥꯝꯗꯁꯨ ꯌꯥꯝꯅ ꯚꯥꯁ ꯑꯣꯏꯅ ꯁꯤꯖꯤꯟꯅꯕꯗꯤ ꯅꯠꯇꯦ ꯑꯗꯨꯒ ꯇ꯭ꯔꯤꯄꯨꯔꯥꯗꯁꯨ ꯈꯔꯗꯤ ꯍꯣꯏ ꯁꯤꯖꯤꯟꯅꯩ ꯑꯗꯨꯒ ꯁꯤ ꯅꯠꯇꯕ ꯑꯇꯣꯞꯄ ꯑꯇꯩ ꯏꯟꯗꯤꯌꯥꯒꯤ ꯃꯐꯝꯗꯗꯤ ꯀꯌꯥ ꯁꯤꯖꯤꯟꯅꯗꯕꯅ ꯆꯦꯂꯦꯟꯖꯦꯖ ꯑꯁꯤ ꯑꯗꯨꯝ ꯐꯦꯁ ꯇꯧꯏ